ꯁ꯭ꯋꯥꯁ ꯚꯥꯔꯠ ꯑꯕꯤꯌꯥꯟꯅ ꯍꯧꯖꯤꯛꯇꯤ ꯃꯇꯦꯡ ꯌꯥꯝꯅ ꯄꯥꯡꯉꯦ ꯍꯥꯏꯕꯗꯤ ꯁ꯭ꯀꯨꯜ ꯀꯣꯂꯦꯖ ꯑꯆꯧ ꯑꯆꯧꯕ ꯑꯦꯝ ꯌꯨ ꯗ ꯃꯇꯦꯡ ꯌꯥꯝꯅ ꯄꯥꯡꯉꯦ ꯑꯗꯨꯒ ꯍꯥꯟꯅꯗꯤ ꯌꯥꯝꯅ ꯆꯥꯎꯈꯠꯂꯝꯗꯦ ꯃꯄꯥꯟ ꯏꯄꯥꯟ ꯊꯣꯛꯄꯁꯤ ꯍꯥꯏꯕꯗꯤ ꯌꯨꯝꯒꯤ ꯅꯥꯀꯟꯗ ꯑꯣꯏꯔꯣ ꯃꯅꯤꯡꯗ ꯑꯣꯏꯔꯣ ꯂꯕꯨꯛ ꯂꯝꯍꯥꯡ ꯑꯗꯒꯤ ꯂꯩꯕꯥꯛꯅ ꯁꯥꯕꯗ ꯇꯧꯅꯔꯝꯃꯦ ꯍꯧꯖꯤꯛꯇꯤ ꯄꯩꯁꯥꯁꯦ ꯂꯧꯊꯔꯒ ꯃꯇꯤꯛ ꯆꯥꯅ ꯍꯧꯖꯤꯛꯇꯤ ꯁꯥꯅꯔꯦ ꯑꯗꯨꯒ ꯇꯣꯏꯂꯦꯠ ꯕꯥꯗꯔꯨꯝ ꯐꯖꯅ ꯁꯥꯅꯔꯦ